ꯀꯣꯟ ꯂꯤꯛ ꯑꯃꯥꯡꯕ ꯐꯦꯡꯕ ꯍꯥꯏꯕꯁꯤꯗꯤ ꯀꯣꯟꯗꯨꯗ ꯇꯩꯔꯤꯕ ꯆꯥꯛ ꯆꯔꯨꯕꯒꯤ ꯑꯣꯏꯔꯕꯁꯨ ꯆꯥꯛ ꯌꯦꯟꯁꯥꯡꯅ ꯅꯠꯇꯔꯒ ꯍꯥꯞꯂꯨꯔꯤꯕ ꯄꯥꯇ꯭ꯔꯗꯨꯗ ꯇꯩꯔꯤꯕꯁꯤꯡ ꯑꯗꯣ ꯏꯁꯤꯡꯗ ꯍꯥꯟꯅ ꯇꯦꯡꯊꯣꯛꯂꯕ ꯃꯇꯨꯡꯗ ꯑꯩꯈꯣꯏꯅ ꯀꯣꯟ ꯐꯦꯡꯅꯕ ꯗꯤꯁꯋꯥꯁ ꯁꯤꯖꯤꯟꯅꯗꯨꯅ ꯅꯨꯔꯥ ꯁꯤꯖꯤꯟꯅꯗꯨꯅ ꯀꯣꯟꯗꯨ ꯐꯖꯅ ꯐꯦꯡꯒꯅꯤ ꯑꯗꯨꯒ ꯊꯥꯎꯔꯦꯛ ꯀꯥꯕ ꯀꯣꯜ ꯂꯤꯛꯁꯤꯡ ꯐꯦꯡꯕꯗ ꯑꯩꯈꯣꯏꯅ ꯗꯤꯁꯋꯥꯁ ꯁꯤꯖꯤꯟꯅꯔꯒ ꯐꯖꯅ ꯊꯥꯎꯁꯤꯡ ꯑꯗꯣ ꯀꯣꯛꯅꯕꯒꯤꯗꯃꯛꯇ ꯀꯣꯟꯁꯤꯡ ꯑꯗꯣ ꯅꯨꯔꯥꯗꯨꯗ ꯍꯥꯞꯂꯒ ꯗꯤꯁꯋꯥꯁꯇꯣ ꯐꯖꯅ ꯇꯛꯂꯦ ꯍꯥꯏꯔꯒ ꯑꯩꯈꯣꯏꯅ ꯀꯣꯟꯁꯤꯡ ꯑꯗꯨ ꯐꯦꯡꯗꯣꯛ ꯆꯥꯝꯊꯣꯛꯀꯅꯤ ꯑꯗꯨꯅ ꯊꯥꯎꯔꯦꯛ ꯀꯥꯕ ꯀꯣꯟ ꯐꯦꯡꯕꯗ ꯑꯩꯈꯣꯏꯅ ꯗꯤꯁꯋꯥꯁ ꯅꯠꯇꯔꯒ ꯚꯤꯝ ꯁꯤꯖꯤꯟꯅꯗꯨꯅ ꯊꯥꯎꯔꯦꯛ ꯀꯥꯕ ꯀꯣꯟꯁꯤꯡ ꯑꯗꯣ ꯐꯦꯡꯗꯣꯛꯏ